ꯑꯩꯅ ꯑꯦꯗꯤꯗꯥꯁꯀꯤ ꯈꯣꯡꯎꯞ ꯑꯃꯈꯇꯪ ꯂꯩꯖꯔꯨꯏ ꯃꯗꯨ ꯌꯥꯝꯅ ꯀ꯭ꯋꯥꯂꯤꯇꯤ ꯂꯩ ꯑꯗꯨꯅ ꯃꯌꯥꯝꯁꯨ ꯑꯩꯈꯣꯏꯒꯤ ꯊꯪꯒꯥꯜ ꯕꯖꯥꯔꯗ ꯂꯩꯕ ꯑꯦꯗꯤꯗꯥꯁꯀꯤ ꯗꯨꯀꯥꯟ ꯑꯗꯨꯗꯒꯤ ꯈꯣꯡꯎꯞ ꯑꯁꯤ ꯂꯩꯕꯤꯌꯨ